ꯈꯨꯡꯒꯪꯒꯤ ꯅꯨꯄꯤꯁꯤꯡꯕꯨ ꯂꯥꯏꯔꯤꯛ ꯇꯝꯍꯟꯕ ꯑꯃꯁꯨꯡ ꯊꯕꯛ ꯇꯧꯍꯟꯕꯗ ꯃꯇꯦꯡ ꯄꯥꯡꯕ ꯂꯨꯞ ꯑꯩꯅ ꯈꯪꯖꯕ ꯑꯃ ꯍꯥꯏꯔꯒꯗꯤ ꯑꯣꯜ ꯃꯅꯤꯄꯨꯔ ꯋꯨꯃꯦꯟ ꯑꯁꯣꯁꯦꯁꯟꯅ ꯑꯃꯗꯤ ꯈꯪꯖꯩ ꯃꯁꯤꯒꯤ ꯑꯦꯁꯣꯁ꯭ꯌꯦꯁꯟ ꯑꯁꯤ ꯁꯣꯛ ꯂꯤꯁꯤꯡ ꯑꯃꯒ ꯆꯃꯥꯄꯟ ꯍꯨꯝꯐꯨꯇꯔꯦꯠꯇ ꯍꯧꯗꯣꯛꯈꯤꯕꯅꯤ ꯃꯈꯣꯏꯒꯤ ꯃꯔꯨꯑꯣꯏꯕ ꯄꯥꯟꯗꯝꯗꯤ ꯅꯨꯄꯤꯁꯤꯡꯗ ꯂꯥꯏꯔꯤꯛ ꯂꯥꯏꯁꯨ ꯇꯝꯍꯟꯕ ꯑꯗꯨꯒ ꯍꯛꯆꯥꯡ ꯐꯅ ꯂꯩꯍꯟꯕ ꯑꯁꯤꯅꯆꯤꯡꯕꯅꯤ ꯑꯁꯤꯒꯤꯁꯨ ꯃꯊꯛꯇ ꯒꯣꯃꯦꯟꯠꯀꯤ ꯁꯣꯁꯦꯜ ꯋꯦꯜꯐꯤꯌꯔ ꯗꯤꯄꯥꯔꯠꯃꯦꯟꯠ ꯃꯈꯥꯗ ꯅꯨꯄꯤ ꯏꯁ ꯁ꯭ꯀꯤꯝ ꯀꯌꯥ ꯑꯃꯁꯨ ꯂꯩ